ꯑꯍꯦꯛ ꯑꯋꯥꯡꯕꯗ ꯑꯀꯤꯕ ꯑꯃ ꯂꯩꯈꯤ ꯑꯩꯍꯥꯛꯅ ꯑꯋꯥꯡꯕ ꯆꯤꯡ ꯑꯃ ꯀꯥꯕ ꯏꯃꯥꯟꯅꯕ ꯏꯃꯥꯟꯅꯕꯖꯤꯡꯒ ꯀꯥꯔꯝꯃꯤ ꯃꯇꯝ ꯑꯗꯨꯗ ꯌꯥꯝꯅ ꯉꯝꯕ ꯃꯐꯝ ꯑꯃ ꯊꯦꯡꯅꯈꯤ ꯍꯥꯏꯔꯤꯕ ꯃꯐꯝ ꯑꯗꯨ ꯀꯥꯕꯗ ꯈꯨꯗꯣꯡ ꯈꯔ ꯈꯨꯗꯣꯡ ꯆꯥꯗꯕ ꯈꯔ ꯃꯥꯏꯌꯣꯛꯅꯈꯤ ꯃꯔꯝ ꯑꯗꯨꯅ ꯃꯐꯝ ꯑꯗꯨꯗꯒꯤ ꯇꯥꯔꯒ ꯊꯋꯥꯏ ꯂꯥꯟꯒꯗ꯭ꯔ ꯍꯥꯏꯕꯒꯤ ꯑꯀꯤꯕ ꯀꯌꯥ ꯊꯦꯡꯅꯈꯤ